ꯀꯩꯅꯣꯝꯇ ꯍꯪꯒꯦ ꯏꯇꯥꯎ ꯅꯣꯏꯁꯤ ꯈꯨꯟꯒꯤꯁꯦ ꯇ꯭ꯔꯦꯗꯤꯁꯅꯦꯜ ꯗ꯭ꯔꯦꯁꯁꯦ ꯀꯔꯤ ꯀꯔꯤ ꯃꯇꯥꯡꯗ ꯁꯦꯠꯂꯦ ꯅꯣꯏ ꯀꯔꯤ ꯀꯔꯤ ꯇ꯭ꯔꯦꯗꯤꯁꯅꯦꯜ ꯗ꯭ꯔꯦꯁ ꯂꯩꯒꯦ

ꯑꯩꯒꯤ ꯑꯄꯥꯝꯕꯁꯦ ꯅꯣꯏ ꯈꯨꯟꯒꯤ ꯇ꯭ꯔꯦꯗꯤꯁꯟꯅꯦꯜ ꯗ꯭ꯔꯦꯁꯁꯦ ꯑꯩꯁꯦ ꯑꯅꯧꯕ ꯂꯥꯛꯄꯅꯤꯅ ꯇ꯭ꯔꯦꯗꯤꯁꯟꯅꯦꯜ ꯗ꯭ꯔꯦꯁꯁꯦ ꯀꯔꯤ ꯍꯥꯞꯁꯤꯔꯥ ꯍꯥꯏꯕꯁꯦ ꯑꯩ ꯈꯪꯖꯗ꯭ꯔꯦꯕ ꯑꯅꯧ ꯑꯃꯅꯤꯅ ꯑꯗꯨꯅ ꯑꯁꯤꯒꯤ ꯅꯪꯒꯤ ꯗꯨꯀꯥꯟꯗ ꯀꯩꯀꯩ ꯇ꯭ꯔꯦꯗꯤꯁꯟꯅꯦꯜ ꯗ꯭ꯔꯦꯁ ꯂꯩꯒꯦ ꯎꯝ ꯑꯗꯨ ꯑꯩꯒꯤꯁꯦ ꯄꯤꯁꯛꯀꯨꯝꯕ ꯈꯣꯡꯒ꯭ꯔꯥꯎꯒꯨꯝꯕꯗ ꯄꯥꯝꯃꯦ ꯎꯝ ꯑꯗꯨ ꯀꯔꯤ ꯀꯔꯤ ꯃꯇꯥꯡꯗ ꯁꯦꯠꯀꯦ ꯎꯝ ꯍꯣ ꯑꯗꯨꯗꯤ ꯌꯥꯝ ꯅꯨꯡꯉꯥꯏꯖꯔꯦ ꯊꯝꯖꯔꯒꯦ ꯑꯩ ꯅꯪ ꯂꯥꯛꯅꯕ ꯇꯧꯖꯔꯒꯦ ꯍꯣꯏ ꯍꯣꯏ